ꯑꯩꯅ ꯏꯔꯛꯄ ꯃꯇꯝꯗ ꯑꯩꯒꯤ ꯑꯁꯣꯏꯕ ꯌꯥꯎꯕꯁꯤꯡꯁꯦ ꯍꯥꯟꯅꯒꯤ ꯑꯏꯕꯁꯤꯡꯒ ꯇꯥꯟꯅꯗꯨꯅ ꯁꯦꯝꯗꯣꯛꯏ ꯑꯩꯅ ꯏꯔꯤꯕ ꯂꯥꯏꯔꯤꯛꯄꯨ ꯑꯣꯏꯔꯣ ꯁꯩꯔꯦꯡꯕꯨ ꯑꯣꯏꯔꯣ ꯃꯗꯨ ꯃꯌꯥꯝꯗ ꯐꯣꯡꯗ꯭ꯔꯤꯉꯩꯗ ꯃꯗꯨꯒꯤ ꯑꯐ ꯐꯠꯇ ꯑꯁꯣꯏ ꯑꯔꯥꯟ ꯍꯥꯟꯅꯒꯤ ꯑꯩꯏꯕꯁꯤꯡꯒ ꯇꯥꯟꯅꯗꯨꯅ ꯁꯦꯝꯗꯣꯛ ꯁꯦꯝꯖꯤꯟ ꯇꯧꯏ ꯃꯗꯨꯒꯤ ꯃꯇꯨꯡꯗ ꯑꯩꯒꯤ ꯑꯏꯕꯁꯤ ꯃꯌꯥꯝꯗ ꯐꯣꯡꯏ ꯃꯁꯤꯅ ꯑꯩꯉꯣꯟꯗ ꯑꯩꯒꯤ ꯑꯏꯕꯁꯤ ꯃꯤꯅ ꯄꯥꯝꯕꯤꯗꯧꯔꯥ ꯄꯥꯝꯕꯤꯔꯣꯏꯗ꯭ꯔꯥ ꯍꯥꯏꯕꯒꯤ ꯆꯤꯡꯅꯕꯗꯨ ꯀꯣꯛꯍꯜꯂꯤ ꯑꯁꯨꯝ ꯍꯥꯏꯅ ꯑꯩꯅ ꯏꯈꯤꯕ ꯂꯥꯏꯔꯤꯛꯁꯤꯡꯗ ꯑꯩꯒꯤ ꯃꯔꯨꯞ ꯃꯄꯥꯡꯁꯤꯡꯅ ꯑꯩꯉꯣꯟꯗ ꯑꯩꯒꯤ ꯂꯥꯏꯔꯤꯛꯁꯦ ꯐꯩ ꯄꯥꯕ ꯅꯨꯡꯉꯥꯏ ꯍꯥꯏꯅ ꯑꯩꯉꯣꯟꯗ ꯁꯞꯄꯣꯔꯠ ꯇꯧꯕꯤꯔꯛꯏ ꯃꯇꯦꯡ ꯄꯥꯡꯕꯤꯔꯛꯏ ꯃꯗꯨꯅ ꯍꯦꯟꯅ ꯑꯩꯉꯣꯟꯗ ꯃꯇꯨꯡ ꯇꯥꯕ ꯏꯅꯤꯡꯕꯒꯤ ꯄꯨꯛꯅꯤꯡꯗ ꯐꯥꯎꯏ